ꯑꯩꯒꯤ ꯈꯨꯡꯒꯪꯗ ꯈꯣꯡ ꯍꯥꯝꯕꯗ ꯁꯤꯖꯤꯟꯅꯕ ꯎꯄꯥꯏꯁꯤꯡꯗꯤ ꯅꯍꯥꯟꯋꯥꯏꯗꯒꯤ ꯆꯠꯅꯔꯛꯕ ꯑꯍꯟꯁꯤꯡꯅ ꯇꯥꯛꯄꯤꯕ ꯏꯁꯤꯡ ꯑꯔꯨꯝꯕꯗ ꯆꯤꯅꯤ ꯊꯨꯝ ꯍꯥꯞꯄꯒ ꯅꯩꯔꯒ ꯄꯤꯊꯛꯄ

ꯄꯤꯊꯛꯄ ꯆꯥꯍꯟꯕ

ꯑꯔꯨꯕ ꯏꯁꯤꯡ ꯌꯥꯝꯅ ꯄꯤꯊꯛꯄ